ꯑꯩꯈꯣꯏꯒꯤ ꯂꯝꯗꯝꯁꯤꯗ ꯍꯥꯏꯔꯨꯔꯒꯗꯤ ꯁꯦꯟꯊꯣꯛ ꯂꯝꯕꯤꯁꯦ ꯂꯧꯎ ꯁꯤꯡꯎꯕꯅ ꯑꯍꯥꯟꯕ ꯄ꯭ꯔꯥꯏꯑꯣꯔꯤꯇꯤ ꯑꯣꯏ ꯆꯥꯕ ꯊꯛꯄ ꯋꯥꯠꯇꯕ ꯑꯗꯒꯤꯗꯤ ꯆꯍꯤ ꯑꯃꯗꯒꯤꯅ ꯑꯃ ꯐꯥꯎꯕꯒꯤ ꯆꯥꯕ ꯊꯛꯄ ꯋꯥꯠꯇꯅꯕ ꯃꯤꯄꯨꯝ ꯈꯨꯗꯤꯡꯃꯛꯅ ꯂꯣꯏꯅꯃꯛ ꯇꯥꯟꯁꯤꯟꯅꯩ ꯑꯗꯨꯒ ꯌꯨꯝꯗ ꯂꯩꯔꯒ ꯍꯥꯏꯔꯒꯗꯤ ꯁꯦꯟꯊꯣꯛ ꯂꯝꯕꯤꯁꯦ ꯁꯨꯝ ꯆꯥꯔꯗꯤ ꯂꯧꯎ ꯁꯤꯡꯎꯕꯗꯨ ꯈꯛꯇꯪ ꯅꯠꯇꯅ ꯍꯥꯏꯗꯤ ꯐꯤ ꯁꯥꯕ ꯑꯗꯒꯤꯗꯤ ꯇꯦꯂꯔꯤꯡ ꯑꯗꯒꯤꯗꯤ ꯀꯧꯅꯥꯒꯤ ꯑꯗꯒꯤ ꯋꯥꯒꯤ ꯄꯣꯠꯊꯣꯛ ꯃꯌꯥꯝꯁꯦ ꯃꯄꯥꯜꯂꯝꯒꯤ ꯃꯤꯁꯤꯡꯅꯁꯨ ꯑꯌꯥꯝꯕ ꯂꯣꯏꯅ ꯄꯥꯝꯅꯕ ꯍꯥꯏ ꯇꯥꯔꯦꯅꯦ ꯀꯧꯅꯥꯒꯤ ꯐꯛꯄꯨ ꯑꯣꯏꯔꯣ ꯑꯗꯒꯤꯗꯤ ꯀꯧꯅꯥꯒꯤ ꯕꯥꯁꯀꯦꯠꯄꯨ ꯑꯣꯏꯔꯣ ꯀꯧꯅꯥꯒꯤ ꯕꯦꯁꯄꯨ ꯑꯣꯏꯔꯣ ꯃꯌꯥꯝ ꯑꯃ ꯄꯥꯝꯅꯕ ꯑꯗꯨꯒꯨꯝꯕ ꯑꯣꯏ ꯑꯗꯒꯤꯗꯤ ꯕꯦꯝꯕꯨꯒꯤ ꯑꯣꯏꯔꯒꯁꯨ ꯃꯌꯥꯝ ꯄꯥꯝꯅꯕ ꯃꯌꯥꯝ ꯂꯩꯈ꯭ꯔꯦ ꯃꯥꯅ ꯍꯥꯏꯗꯤ ꯒꯝꯂꯥꯕꯨ ꯁꯥꯔꯣ ꯑꯗꯒꯤꯗꯤ ꯇ꯭ꯔꯦꯕꯨ ꯁꯥꯔꯣ ꯑꯗꯒꯤꯗꯤ ꯃꯐꯝ ꯃꯐꯝ ꯖꯒꯥ ꯖꯒꯥꯗꯨꯒꯤ ꯃꯥꯒꯤ ꯃꯥꯒꯤ ꯑꯍꯩ ꯑꯍꯩꯕ ꯃꯌꯥꯝ ꯑꯃ ꯄꯨꯊꯣꯛꯑꯒ ꯊꯥꯕꯗꯨꯅ ꯃꯄꯥꯜꯂꯝꯗ ꯑꯁꯨꯛꯀꯤ ꯃꯇꯤꯛ ꯗꯤꯃꯥꯟ ꯑꯣꯏꯕ ꯁꯥꯕ ꯉꯝꯗꯕ ꯑꯗꯨꯒꯨꯝꯕ ꯁꯦꯟꯊꯣꯛ ꯂꯝꯕꯤ ꯃꯌꯥꯝ ꯑꯃ ꯂꯩ ꯑꯗꯒꯤꯗꯤ ꯐꯥꯝꯗ ꯌꯦꯟ ꯉꯥꯅꯨ ꯂꯣꯏꯕ ꯑꯗꯒꯤꯗꯤ ꯌꯨꯝꯗ ꯌꯦꯟ ꯉꯥꯅꯨ ꯂꯣꯏꯕ ꯑꯗꯒꯤꯗꯤ ꯁꯥ ꯁꯟ ꯂꯣꯏꯕ ꯁꯥ ꯁꯟꯁꯤꯅ ꯀꯃꯥꯏꯅ ꯇꯧꯒꯦꯗ ꯗꯤ ꯁꯥ ꯁꯟꯁꯤꯅ ꯑꯩꯈꯣꯏꯗ ꯁꯪꯒꯣꯝ ꯄꯤ ꯑꯗꯒꯤꯗꯤ ꯃꯊꯤ ꯃꯌꯨꯡꯗꯨꯅ ꯑꯃꯨꯛ ꯑꯩꯈꯣꯏꯅ ꯑꯃꯨꯛ ꯑꯦꯟꯁꯥꯡ ꯅꯥꯄꯤ ꯊꯥꯕꯗ ꯑꯃꯨꯛ ꯍꯥꯔ ꯑꯣꯏꯅ ꯁꯤꯖꯤꯟꯅꯕ ꯑꯗꯒꯤꯗꯤ ꯑꯗꯨꯃꯥꯏꯅ ꯇꯧꯗꯅ ꯃꯐꯝ ꯃꯐꯝ ꯍꯥꯏꯗꯤ ꯁꯦꯟꯊꯣꯛ ꯂꯝꯕꯤꯁꯦ ꯑꯁꯨꯛꯀꯤ ꯃꯇꯤꯛ ꯂꯩꯈ꯭ꯔꯦ ꯑꯗꯨꯒ ꯃꯌꯥꯝꯗꯁꯨ ꯈꯨꯗꯣꯡꯆꯥꯕ ꯃꯌꯥꯝ ꯑꯃ ꯐꯪꯍꯜꯂꯦ ꯑꯩꯅ ꯑꯩꯒꯤ ꯂꯕꯨꯛꯇ ꯍꯥꯏꯗꯤ ꯃꯇꯝ ꯃꯇꯝꯒꯤ ꯍꯩꯔꯥꯕꯨ ꯑꯣꯏꯔꯣ ꯋꯥꯇꯔ ꯃꯦꯂꯣꯟꯕꯨ ꯑꯣꯏꯔꯣ ꯊꯥꯔꯒ ꯃꯇꯝꯗꯨꯒꯤ ꯍꯥꯏꯗꯤ ꯃꯌꯥꯝꯗ ꯃꯌꯥꯝ ꯆꯥꯕꯗꯤ ꯈꯨꯗꯣꯡꯆꯥꯕ ꯍꯩꯔꯥ ꯆꯥꯕ ꯐꯪꯕꯒꯤ ꯅꯨꯡꯉꯥꯏꯖꯕ ꯑꯗꯨꯒꯨꯝꯕ ꯐꯪꯍꯜꯂꯤ ꯑꯗꯒꯤ ꯌꯦꯟ ꯉꯥꯅꯨꯃꯛꯇ ꯑꯣꯏꯔꯒꯁꯨ ꯍꯧꯖꯤꯛꯇꯤ ꯌꯦꯟ ꯉꯥꯅꯨꯁꯦ ꯑꯁꯨꯛꯀꯤ ꯃꯇꯤꯛ ꯇꯥꯡꯉꯦ ꯃꯔꯨꯝꯃꯛꯇ ꯀꯣꯛꯑꯒꯁꯨ ꯑꯩꯒꯤ ꯏꯃꯨꯡ ꯃꯅꯨꯡꯒꯤ ꯑꯗꯨꯝ ꯆꯥꯕ ꯀꯣꯟꯅꯖꯕ ꯑꯗꯒꯤ ꯌꯣꯟꯊꯣꯛꯑꯒꯁꯨ ꯑꯩ ꯑꯦ ꯑꯩ ꯉꯁꯤꯗꯤ ꯑꯩ ꯏꯆꯥꯁꯤꯒꯤ ꯕꯣꯏ ꯑꯃ ꯑꯗꯒꯤꯗꯤ ꯂꯥꯏꯔꯤꯛ ꯑꯃ ꯋꯥꯠꯂꯦ ꯍꯥꯏꯕ ꯃꯇꯝꯗ ꯌꯦꯟ ꯉꯥꯅꯨꯗꯣ ꯌꯣꯟꯊꯣꯛꯑꯒ ꯈꯨꯗꯛꯀꯤ ꯑꯣꯏꯕ ꯄꯩꯁꯥꯗꯨꯅ ꯑꯗꯨꯝ ꯑꯗꯨꯃꯥꯏꯅ ꯁꯤꯖꯤꯟꯅꯕ ꯌꯥꯕ ꯑꯗꯒꯤ ꯁꯦꯟꯊꯣꯛ ꯂꯝꯕꯤꯗꯤ ꯍꯥꯏꯅꯤꯡꯉꯥꯏ ꯂꯩꯇꯅ ꯂꯩꯈ꯭ꯔꯦ